ꯎꯝ ꯍꯜꯂꯣ ꯀꯔꯤꯒꯤꯅꯣ ꯇ꯭ꯔꯥꯐꯤꯛ ꯖꯥꯝꯒ ꯑꯣꯏꯕꯅꯦ ꯃꯤꯒ ꯌꯥꯝ ꯆꯤꯟꯕꯅꯦ ꯀꯔꯤꯒꯤꯅꯣ ꯒꯥꯔꯤ ꯀꯟꯅ ꯀꯟ ꯊꯧꯔꯤꯁꯤꯕꯣ ꯈꯔꯥ ꯇꯞꯊꯅ ꯊꯧꯕ ꯌꯥꯗꯕꯔꯣ ꯍꯣꯏ ꯑꯗꯨ ꯃꯤꯒ ꯌꯥꯝ ꯆꯤꯟꯕꯅꯦ ꯑꯗꯨ ꯈꯔ ꯈꯔ ꯇꯞꯅ ꯊꯧꯔꯒꯗꯤ ꯈꯔ ꯁꯥꯐꯒꯅꯤꯗꯅ ꯈꯔ ꯈꯔ ꯀꯟꯅ ꯇꯞꯅ ꯊꯧꯕꯤꯎꯕ ꯒꯔꯤꯁꯦ ꯌꯥꯝ ꯀꯟꯂꯦꯕ ꯎꯝ ꯎꯝ